ꯍꯂꯣ ꯑ ꯃꯥꯅꯦ ꯀꯩ ꯇꯥꯛꯄꯤꯒꯗꯕ ꯍꯥꯏꯕꯤꯌꯣ ꯑ ꯂꯩꯅꯤ ꯅꯨꯄꯤꯒꯤ ꯑꯣꯏꯗꯣꯏꯔꯣ ꯅꯨꯄꯥꯒꯤ ꯑꯣꯏꯗꯣꯏꯔꯣ ꯑꯥ ꯌꯥꯔꯦꯌꯦ ꯂꯩꯌꯦ ꯍꯥꯟꯅꯒꯤꯁꯨ ꯂꯩꯌꯦ ꯑꯗꯨꯒ ꯑꯅꯧꯕ ꯈꯔꯁꯨ ꯂꯥꯛꯀꯗꯕꯁꯨ ꯈꯔ ꯂꯩꯌꯦ ꯅꯣꯡ ꯅꯤꯅꯤ ꯂꯩꯔꯒꯗꯤ ꯑꯅꯧꯕ ꯈꯔꯁꯨ ꯂꯥꯛꯂꯅꯤ ꯑꯥ ꯃꯆꯨꯁꯦ ꯕ꯭ꯂꯦꯛꯀ ꯗꯥꯔꯛ ꯕ꯭ꯂꯨꯒ ꯂꯩꯒꯅꯤꯌꯦ ꯍꯧꯖꯤꯛ ꯍꯧꯖꯤꯛꯀꯤ ꯑꯣꯏꯅꯗꯤ ꯑꯄꯥꯝꯕ ꯑꯗꯨꯝ ꯐꯪꯕꯤꯒꯅꯤꯌꯦ ꯁ ꯁ꯭ꯇꯣꯔꯗ ꯂꯥꯛꯂꯒ ꯌꯦꯡꯕꯤꯕꯁꯨ ꯌꯥꯒꯅꯤꯌꯦ ꯑꯗꯨꯝ ꯄ꯭ꯔꯥꯏꯁ ꯑꯁꯦ ꯍꯧꯖꯤꯛ ꯋꯥꯟ ꯊꯥꯎꯖꯟꯗꯒꯤꯅ ꯊ꯭ꯔꯤ ꯊꯥꯎꯖꯟꯐꯥꯎꯒꯤ ꯔꯦꯟꯁꯇ ꯂꯩꯒꯅꯤ ꯍꯧꯖꯤꯛ ꯍꯧꯖꯤꯛ ꯂꯩꯔꯤꯕ ꯄꯣꯠꯁꯤꯡꯁꯤꯗꯤ ꯑ ꯌꯥꯝꯅ ꯅꯨꯡꯉꯥꯏꯖꯔꯦ ꯐꯅꯤ ꯊꯝꯖꯔꯒꯦ